ꯑꯩꯁꯦ ꯅꯨꯃꯤꯠ ꯍꯨꯝꯅꯤꯒꯤ ꯃꯃꯥꯡꯗ ꯑꯣꯔꯤꯐ꯭ꯔꯦꯝꯗꯒꯤ ꯀ꯭ꯔꯤꯝ ꯑꯃ ꯂꯩꯔꯨꯕꯅꯦ ꯀ꯭ꯔꯤꯝꯁꯦ ꯍꯦꯛ ꯁꯤꯖꯤꯟꯅꯔꯨꯕꯗꯒꯤ ꯑꯩꯒꯤ ꯃꯥꯏꯁꯦ ꯍꯥꯟꯅ ꯊꯨꯉꯝꯗꯕ ꯎꯔꯤꯡ ꯃꯌꯥꯝ ꯑꯃ ꯊꯨꯡꯈꯠꯂꯑꯦ ꯃꯣꯏꯒꯤ ꯄ꯭ꯔꯗꯛꯁꯦ ꯃꯌꯥꯝ ꯐꯠꯂꯝꯗ꯭ꯔꯦ ꯑꯩ ꯃꯇꯨꯡꯗ ꯃꯣꯏꯒꯤ ꯄꯣꯠ ꯃꯣꯏꯒꯤ ꯄ꯭ꯔꯗꯛꯀꯤ ꯄꯣꯠ ꯑꯃꯠꯇ ꯂꯩꯖꯔꯔꯣꯏ ꯑꯩ ꯃꯌꯥꯝꯗꯁꯨ ꯃꯣꯏꯒꯤ ꯄꯣꯠꯁꯦ ꯐꯩꯌꯦꯅꯁꯨ ꯑꯩ ꯍꯥꯏꯖꯅꯤꯡꯗ꯭ꯔꯦ